ꯃꯅꯤꯄꯨꯔꯗ ꯂꯥꯛꯄꯗ ꯌꯦꯡꯕ ꯌꯥꯕ ꯀꯨꯝꯍꯩꯁꯤꯡ ꯑꯗꯨ ꯌꯥꯎꯁꯪ ꯂꯩꯔꯦꯀꯣ ꯑꯍꯥꯟꯕꯗ ꯌꯥꯎꯁꯪ ꯍꯥꯏꯕꯁꯦ ꯀꯩꯅꯣꯗꯁꯨ ꯄꯥꯡꯊꯣꯛꯑꯦꯕ ꯑꯇꯣꯞꯄ ꯃꯅꯤꯄꯨꯔꯒꯤ ꯑꯇꯣꯞꯄ ꯑꯥꯎꯠꯁꯥꯏꯗꯇꯁꯨ ꯍꯥꯏꯕꯗꯤ ꯑꯇꯣꯞꯄ ꯃꯐꯝꯗ ꯄꯥꯡꯊꯣꯛꯑꯦꯕ ꯃꯔꯨ ꯑꯣꯏꯅ ꯃꯅꯤꯄꯨꯔꯗꯁꯨ ꯑꯁꯨꯛꯀꯤ ꯃꯇꯤꯛ ꯆꯥꯎꯅ ꯄꯥꯡꯊꯣꯛꯑꯦ ꯁꯤꯁꯦ ꯑꯗꯨꯝ ꯃꯅꯤꯄꯨꯔꯗ ꯂꯥꯛꯄ ꯃꯤꯁꯤꯡꯅ ꯑꯗꯨꯝ ꯌꯦꯡꯕ ꯌꯥꯏꯀꯣ ꯌꯥꯝ ꯊꯤ ꯅꯨꯡꯉꯥꯏꯀꯣ ꯂꯝꯄꯥꯛ ꯑꯃ ꯇꯧꯔꯒ ꯂꯝꯄꯥꯛ ꯑꯃꯁꯤꯗ ꯄꯥꯈꯪ ꯂꯩꯁꯥꯕꯤ ꯇꯧꯔꯒ ꯈꯨꯠꯀ ꯈꯨꯠꯀ ꯄꯥꯏꯅꯔꯒ ꯄꯥꯈꯪ ꯂꯩꯁꯥꯕꯤꯁꯤꯡ ꯆꯣꯡꯊꯕꯗꯣ ꯑꯗꯣ ꯑꯌꯦꯡꯕ ꯃꯤꯅꯁꯨ ꯑꯁꯨꯛꯀꯤ ꯃꯇꯤꯛ ꯄꯨꯛꯅꯤꯡ ꯍꯨꯅ ꯆꯤꯡꯁꯤꯜꯂꯦꯕ ꯑꯁ ꯑꯁꯤꯅ ꯐꯖꯕꯅꯤ ꯑꯁꯤ ꯈꯨꯆꯣꯡꯁꯤ ꯐꯖꯩ ꯑꯁꯤ ꯌꯥꯏ ꯑꯁꯨꯃꯥꯏꯅ ꯆꯣꯡꯒꯗꯕꯅꯤ ꯇꯧꯔꯒ ꯑꯗꯣ ꯍꯧꯖꯤꯛꯀꯤ ꯌꯥꯎꯁꯪ ꯈꯨꯆꯣꯡꯁꯤꯡꯁꯤꯗꯤ ꯍꯥꯟꯅꯒ ꯍꯥꯏꯅꯔꯨꯔꯗꯤ ꯊꯤꯅ ꯍꯟꯗ꯭ꯔꯦꯗꯇ ꯍꯟꯗ꯭ꯔꯦꯗ ꯈꯦꯠꯅꯔꯦꯀꯣ ꯍꯥꯏꯕꯗꯤ ꯔꯤꯕꯣꯂꯨꯁꯟ ꯑꯣꯏꯔꯛꯄꯅꯤꯅ ꯍꯥꯟꯅꯒꯤ ꯌꯥꯎꯁꯪꯁꯤꯅ ꯆꯣꯡꯂꯤꯁꯤꯅ ꯀꯃꯥꯏꯅꯅꯣ ꯍꯥꯏꯕꯗ ꯔꯦꯁꯄꯦꯛ ꯑꯃꯗꯁꯨ ꯆꯣꯡꯑꯦꯕ ꯑꯗꯨꯒ ꯌꯦꯡꯕꯗꯁꯨ ꯍꯥꯏꯗꯤ ꯏꯁꯃꯨꯠ ꯑꯣꯏꯅ ꯌꯥꯝ ꯊꯤꯅ ꯅꯨꯡꯉꯥꯏꯅ ꯔꯥꯒ ꯑꯃꯗ ꯆꯣꯡꯊꯔꯛꯄꯗꯣ ꯌꯥꯝ ꯊꯤ ꯅꯨꯡꯉꯥꯏꯌꯦꯕ ꯌꯦꯡꯕ ꯑꯗꯣ ꯍꯧꯖꯤꯛꯀꯤ ꯃꯇꯝꯁꯤꯗꯗꯤ ꯀꯔꯤ ꯍꯥꯏꯅꯤ ꯔꯤꯕꯣꯂꯨꯁꯟ ꯑꯣꯏꯕꯅꯤꯅꯀꯣ ꯏꯁꯇꯥꯏꯜ ꯆꯣꯡꯊꯔꯛꯏꯁꯦ ꯍꯥꯟꯅꯩ ꯅꯥꯠꯀꯤ ꯑꯣꯏꯕ ꯗ꯭ꯔꯦꯁ ꯑꯃ ꯁꯦꯠꯅꯗ꯭ꯔꯦ ꯋꯦꯁꯇꯔꯟ ꯋꯦꯁꯇꯔꯟꯒꯤ ꯇꯥꯏꯞꯇꯅꯦꯕ ꯆꯣꯡꯊꯔꯛꯏꯁꯦ ꯑꯗꯨꯒ ꯍꯥꯟꯅꯒꯤ ꯃꯇꯝ ꯌꯦꯡꯕꯗꯨꯒ ꯍꯥꯏꯔꯨꯔꯗꯤ ꯍꯧꯖꯤꯛꯀꯤ ꯌꯦꯡꯕꯁꯤꯒ ꯍꯥꯏꯔꯨꯔꯗꯤ ꯍꯧꯖꯤꯛꯇꯤ ꯑꯁꯨꯛꯀꯤ ꯃꯇꯤꯛ ꯍꯧꯖꯤꯛꯅ ꯍꯦꯟꯅ ꯅꯨꯡꯉꯥꯏꯕ ꯃꯥꯜꯂꯤꯀꯣ ꯑꯩꯒꯤ ꯃꯣꯠꯇꯗꯤ ꯍꯥꯟꯅꯩꯗꯣ ꯍꯥꯟꯅꯒꯤꯗꯨꯗ ꯌꯦꯡꯍꯜꯂꯨꯔꯗꯤ ꯍꯥꯀꯥꯝ ꯆꯟꯒꯅꯦꯒ ꯁꯣꯏꯗꯕꯤ ꯍꯥꯀꯥꯝ ꯆꯟꯒꯅꯦꯕ ꯑꯗꯣ ꯑꯩꯅ ꯍꯥꯏꯔꯨꯏꯁꯦ ꯑꯇꯣꯞꯄ ꯁꯤꯡꯅ ꯇꯥꯔꯗꯤ ꯑꯩ ꯀꯩꯅꯣ ꯆꯥꯗꯣꯏꯅꯦꯕ ꯑꯗꯣ ꯍꯧꯖꯤꯛꯀꯁꯦ ꯍꯧꯖꯤꯛꯀꯤꯁꯤꯅꯗꯤ ꯌꯥꯝ ꯊꯤꯅ ꯅꯨꯡꯉꯥꯏꯔꯦꯀꯣ ꯌꯦꯡꯕ ꯅꯨꯡꯉꯥꯏꯕ ꯍꯥꯏꯕꯁꯦ ꯑꯁꯨꯛꯀꯤ ꯃꯇꯤꯛ ꯅꯨꯡꯉꯥꯏꯔꯦ ꯗ꯭ꯔꯦꯁꯁꯤ ꯋꯦꯁꯇꯔꯟ ꯀꯜꯆꯔꯒꯤ ꯗ꯭ꯔꯦꯁꯅꯤ ꯁꯦꯠꯈꯥꯏꯔꯛꯇꯣꯏꯁꯦ ꯑꯗꯨꯒ ꯐꯅꯦꯛ ꯑꯟꯝꯕꯅꯗꯤ ꯋꯦꯁꯇꯔꯟꯒꯤꯗꯤ ꯁꯦꯠꯅꯗ꯭ꯔꯦ ꯐꯨꯔꯤꯠ ꯐꯅꯦꯛꯅꯤ ꯁꯦꯠꯅꯗꯣꯏꯁꯦ ꯐꯅꯦꯛ ꯁꯦꯠꯄꯁꯨ ꯌꯥꯎꯔꯦ ꯈꯣꯡꯒ꯭ꯔꯥꯎ ꯁꯦꯠꯄꯁꯨ ꯌꯥꯎꯔꯦ ꯐꯅꯦꯛ ꯁꯦꯠꯄꯒꯤ ꯆꯣꯡꯊꯔꯛꯄ ꯁꯤꯁꯨ ꯍꯥꯟꯅꯒꯤ ꯊꯕꯜꯅ ꯄꯔꯦꯡ ꯁꯥꯅ ꯀꯣꯏꯔꯒ ꯂꯥꯛꯄꯅꯦ ꯍꯧꯖꯤꯛꯀꯤꯅ ꯃꯁꯝꯕꯨ ꯅꯤꯛꯄꯍꯣ ꯃꯃꯥꯏꯕꯨ ꯅꯤꯛꯄꯍꯣ ꯃꯈꯣꯡꯕꯨ ꯐꯩꯗꯦꯛ ꯐꯩꯔꯥꯡ ꯆꯤꯡꯕꯍꯣ ꯗꯥꯟꯁꯄꯨ ꯇꯧꯈꯠꯄꯍꯣ ꯊꯥꯕꯜꯁꯤꯗ ꯑꯗꯨꯅ ꯌꯦꯡꯕꯗ ꯌꯦꯡꯕꯗ ꯊꯤ ꯅꯨꯡꯉꯥꯏꯑꯕ ꯑꯁꯤ ꯑꯁꯤ ꯈꯨꯆꯣꯡꯁꯤ ꯌꯦꯡꯕ ꯌꯥꯏ ꯀꯥꯏꯅ ꯑꯁꯤ ꯈꯨꯆꯣꯡꯁꯤ ꯌꯦꯡꯉꯨ ꯀꯥꯏꯅ ꯅꯣꯛꯂꯒꯀꯣ ꯑꯗꯣ ꯑꯇꯣꯞꯄ ꯀꯟꯇ꯭ꯔꯤꯅ ꯑꯇꯣꯞꯄ ꯑꯇꯣꯞꯄ ꯃꯤꯅ ꯂꯥꯛꯄꯗ ꯌꯦꯡꯍꯟꯅꯤꯡꯗꯣꯏꯁꯤꯗꯤ ꯑꯁꯦꯡꯕꯒꯤ ꯑꯣꯏꯅ ꯍꯥꯟꯅꯒꯤ ꯂꯩꯔꯝꯕ ꯅꯥꯠꯇꯣ ꯍꯥꯟꯅꯒꯤ ꯂꯩꯔꯝꯕ ꯈꯨꯆꯣꯡ ꯍꯥꯟꯅꯒꯤ ꯂꯩꯔꯝꯕ ꯅꯥꯠꯀꯤ ꯀꯜꯆꯔꯗꯨꯅ ꯍꯦꯟꯅ ꯌꯦꯡ ꯅꯨꯡꯉꯥꯏꯑꯕ ꯆꯣꯡꯕꯗꯗꯤ ꯑꯗꯣ ꯍꯧꯖꯤꯛꯀꯤꯁꯨ ꯑꯗꯨꯝ ꯍꯧꯖꯤꯛꯀꯤꯁꯤꯁꯨ ꯑꯗꯨꯝ ꯌꯦꯡꯍꯟꯈꯤꯕ ꯌꯥꯏꯀꯣ ꯃꯣꯏ ꯊꯥꯕꯜꯗꯣ ꯑꯇꯣꯞꯄ ꯀꯟꯇ꯭ꯔꯤꯅ ꯂꯥꯛꯂꯒ ꯌꯦꯡꯈꯤꯕꯗ ꯑꯥꯏ ꯃꯣꯏ ꯊꯥꯕꯜꯗꯨ ꯌꯥꯏꯅꯦ ꯌꯥꯝ ꯊꯤꯅ ꯐꯖꯩꯅꯦ ꯌꯥꯝ ꯊꯤꯅ ꯑꯦꯛꯁꯥꯏꯇꯦꯠ ꯑꯣꯏꯅꯦ ꯑꯩꯈꯣꯏꯁꯨ ꯆꯣꯡꯁꯤꯔꯥ ꯑꯩꯈꯣꯏꯁꯨ ꯃꯥꯟꯅꯁꯤ ꯑꯩꯈꯣꯏꯁꯨ ꯆꯣꯡꯁꯤꯔꯥ ꯁꯨꯃꯥꯏꯅ ꯈꯜꯂꯝꯕꯁꯨ ꯌꯥꯏꯑꯕ ꯀꯩꯗꯧꯕꯒꯤ ꯈꯜꯂꯝꯂꯣꯏꯗꯣꯏꯅꯣ ꯑꯩꯈꯣꯏ ꯌꯥꯝ ꯊꯤꯅ ꯅꯨꯡꯉꯥꯏꯕꯅꯦꯕ ꯃꯣꯏ ꯇꯥꯟ ꯆꯥꯗ꯭ꯔꯗꯤ ꯃꯣꯏꯒꯤ ꯁꯨꯃꯥꯡꯗ ꯃꯣꯏ ꯃꯁꯦꯟ ꯇꯔꯨꯛ ꯇꯔꯦꯠ ꯀꯩꯅꯣꯒ ꯊꯥꯔꯒ ꯇꯥꯀꯤ ꯇꯥꯀꯤꯒ ꯊꯥꯔꯒ ꯆꯣꯡꯂꯝꯕ꯭ꯔꯥ ꯈꯪꯕ ꯅꯠꯇꯦ ꯆꯣꯡꯁꯨ ꯆꯣꯡꯂꯝꯗꯣꯏꯅꯤ ꯇꯥꯀꯤ ꯇꯥꯀꯤꯒ ꯊꯥꯔꯒꯀꯣ ꯊꯥꯕꯜ ꯆꯣꯡꯂꯝꯗꯣꯏꯅꯦꯕ ꯑꯩꯈꯣꯏꯅ ꯁꯣꯝꯗ ꯇꯤꯡꯒ ꯇꯤꯡꯒ ꯇꯤꯡꯒ ꯇꯤꯡꯒ ꯇꯥꯗꯣꯏꯅꯦꯕ ꯁꯤꯅ ꯁꯣꯝꯗꯅ ꯇꯦꯡꯒꯔꯥ ꯇꯦꯡꯒ ꯇꯦꯡ ꯇꯦꯡꯒꯔꯥ ꯇꯦꯡꯒ ꯇꯦꯡꯗꯣ ꯇꯧꯕꯗꯣ ꯍꯧꯖꯤꯛ ꯀꯟꯅ ꯌꯨꯇ꯭ꯌꯨꯕꯇ ꯐꯥꯎꯔꯤꯗꯣ ꯑꯗꯨ ꯑꯗꯨ ꯇꯧꯔꯒ ꯆꯣꯡꯂꯝꯗꯣꯏꯅꯦ ꯑꯥꯎ ꯃꯊꯪꯗ ꯑꯃꯨꯛꯀ ꯑꯩꯅ ꯎꯠꯆꯅꯤꯡꯂꯤꯁꯤꯅ ꯀꯔꯤꯅꯣ ꯍꯥꯏꯕꯗ ꯊꯥꯕꯜ ꯆꯣꯡꯕ ꯂꯩꯈ꯭ꯔꯦ ꯍꯔꯥꯎ ꯀꯨꯝꯍꯩꯗ ꯀꯩꯅꯣ ꯅꯤꯉꯣꯜ ꯅꯤꯉꯣꯜ ꯆꯥꯛꯀꯧꯕꯁꯨ ꯉꯁꯥꯏ ꯀꯔꯤ ꯑꯃꯨꯛꯀ ꯃꯊꯪ ꯑꯃꯨꯛꯀ ꯎꯠꯅꯤ ꯍꯥꯏ ꯍꯔꯥꯎꯕ ꯂꯥꯏ ꯍꯔꯥꯎꯕ ꯇꯣꯛꯈ꯭ꯔꯁꯤ ꯖꯨꯂꯣꯖꯤꯀꯦꯜ ꯒꯥꯔꯗꯦꯟꯀꯣ ꯅꯠꯇ꯭ꯔꯒ ꯁꯉꯥꯏ ꯐꯦꯁꯇꯤꯕꯦꯜ ꯑꯣꯏꯕꯁꯨ ꯌꯥꯏꯑꯕ ꯖꯨꯂꯣꯖꯤꯀꯦꯟ ꯁꯣꯔꯤ ꯖꯨꯂꯣꯖꯤꯀꯦꯟ ꯒꯥꯔꯗꯦꯟ ꯍꯦꯛꯇ ꯑꯇꯣꯞꯄ ꯑꯇꯣꯞꯄ ꯅꯥꯀꯜ ꯑꯃꯗ ꯉꯥꯏꯍꯥꯛꯇꯪ ꯊꯩꯗꯣꯛꯈꯤꯁꯦꯕ ꯁꯉꯥꯏ ꯐꯦꯁꯇꯤꯕꯦꯜ ꯁꯉꯥꯏ ꯐꯦꯁꯇꯤꯕꯦꯜ ꯃꯌꯥꯝꯁꯤꯁꯨ ꯑꯗꯨꯛꯀꯤ ꯃꯇꯤꯛ ꯑꯦꯛꯁꯥꯏꯇꯦꯠ ꯑꯣꯏ ꯌꯥꯝ ꯊꯤꯅ ꯅꯨꯡꯉꯥꯏꯕꯅꯤ ꯁꯤ ꯌꯥꯝ ꯊꯤꯅ ꯅꯨꯡꯉꯥꯏꯕꯅꯤ ꯁꯉꯥꯏ ꯐꯦꯁꯇꯤꯕꯦꯜꯁꯦ ꯑꯣ ꯂꯣꯏꯔꯦ ꯑꯃꯨꯛꯇꯣꯏꯕ ꯅꯨꯡꯉꯥꯏꯕ ꯑꯇꯣꯞꯄ ꯑꯇꯣꯞꯄ ꯗꯤꯁꯇ꯭ꯔꯤꯛ ꯃꯌꯥꯝꯗꯒꯤ ꯈꯨꯗꯝ ꯑꯣꯏꯅ ꯍꯥꯏꯔꯕꯗ ꯃꯣꯔꯦꯅꯦꯀꯣ ꯑꯩꯈꯣꯏ ꯂꯩꯔꯤꯁꯦ ꯃꯣꯔꯦꯁꯤꯗ ꯀꯩꯅꯣ ꯁꯉꯥꯏ ꯐꯦꯁꯇꯤꯕꯦꯜ ꯄꯥꯡꯊꯣꯛꯑꯦ ꯈꯜꯂꯁꯦꯕ ꯄꯥꯡꯊꯣꯛꯄꯩꯗꯤ ꯃꯣꯔꯦꯗ ꯑꯁꯣꯝꯗ ꯄꯥꯡꯊꯣꯛꯂꯤꯅꯤꯀꯣ ꯁꯨꯝ ꯕꯥꯞꯅ ꯁꯥꯖꯤꯟꯁꯦꯕ ꯃꯣꯔꯦꯁꯤꯗ ꯁꯉꯥꯏ ꯐꯦꯁꯇꯤꯕꯦꯜ ꯄꯥꯡꯊꯣꯛꯑꯦꯅ ꯈꯜꯂꯁꯦꯕ ꯁꯤꯗ ꯂꯥꯛꯇꯣꯏꯁꯦ ꯑꯇꯣꯞꯄ ꯀꯟꯇ꯭ꯔꯤꯗꯩꯁꯨ ꯂꯥꯛꯑꯦꯕ ꯑꯗꯨꯗ ꯁꯉꯥꯏ ꯐꯦꯁꯇꯤꯕꯦꯜꯗꯨꯗ ꯂꯩꯗꯣꯏꯁꯦ ꯂꯣꯏꯔꯦ ꯑꯃꯒꯤꯑꯣ ꯑꯃꯒꯤꯑꯣ ꯑꯁꯣꯝꯒꯤꯕꯨ ꯌꯦꯡꯒꯗ꯭ꯔꯥ ꯑꯁꯣꯝꯒꯤꯗꯨꯕꯨ ꯌꯦꯡꯒꯗ꯭ꯔꯥ ꯑꯁꯣꯝꯒꯤꯗꯨꯕꯨ ꯌꯦꯡꯒꯗ꯭ꯔꯥ ꯀꯣꯛ ꯉꯥꯎꯗꯣꯏꯅꯦꯕ ꯃꯥꯁꯦ ꯑꯁꯣꯝꯒꯤꯗ ꯑꯃꯨꯛ ꯌꯦꯡꯉꯝꯃꯁꯤ ꯂꯥꯛꯑꯣ ꯁꯣꯝꯒꯤꯅ ꯐꯖꯔꯝꯒꯅꯤ ꯉꯥꯏꯍꯥꯛ ꯁꯣꯝꯗ ꯃꯤꯅꯤꯠ ꯃꯉꯥ ꯄꯜꯂꯝꯂꯅꯤ ꯑꯁꯣꯝꯒꯤꯗꯨ ꯑꯃꯨꯛ ꯐꯖꯔꯒꯅ ꯑꯁꯣꯝꯒꯤꯗ ꯑꯃꯨꯛ ꯆꯠꯇꯣꯏꯅꯤ ꯑꯥꯏ ꯑꯁꯣꯝꯒꯤꯁꯤꯅ ꯐꯖꯩꯅꯦ ꯑꯦ ꯑꯦ ꯑꯁꯣꯝꯒꯤꯁꯤ ꯂꯥꯛꯑꯣꯅꯦ ꯑꯁꯣꯝꯒꯤꯁꯤ ꯌꯦꯡꯂꯁꯤ ꯂꯥꯛꯑꯣ ꯀꯥꯏ ꯑꯗꯨꯒ ꯑꯃꯨꯛꯀ ꯑꯁꯣꯝꯒꯤ ꯅꯝꯕꯔ ꯋꯥꯟ ꯑꯩꯅ ꯈꯨꯗꯝ ꯑꯣꯏꯅ ꯍꯥꯏꯖꯔꯕꯗ ꯋꯥꯟ ꯇꯨ ꯊ꯭ꯔꯤ ꯐꯣꯔ ꯐꯥꯏꯕ ꯁꯤꯛꯁ ꯁꯕꯦꯟ ꯀꯥ ꯍꯥꯏꯅ ꯈꯥꯏꯗꯣꯛꯂꯁꯦꯕ ꯑꯩꯅ ꯋꯥꯟꯁꯤꯗ ꯊꯝꯗꯣꯏꯁꯤꯅ ꯐꯖ ꯐꯖꯕ ꯐꯖ ꯐꯖꯕ ꯄꯣꯠꯁꯤꯅꯦꯕ ꯋꯥꯟꯗ ꯊꯝꯗꯣꯏꯁꯦ ꯋꯥꯟꯗ ꯊꯝꯕꯁꯦ ꯄꯣꯠꯁꯤꯗ ꯋꯥꯟꯒꯤꯁꯤ ꯃꯥꯅ ꯄꯥꯝꯃꯦꯕ ꯋꯥꯟꯒꯤꯁꯤꯗ ꯉꯥꯏꯍꯥꯛꯁꯤꯗ ꯃꯥꯅ ꯄꯜꯂꯝꯗꯣꯏꯁꯦ ꯃꯤꯅꯠ ꯇꯔꯥ ꯀꯨꯟꯅꯦꯕ ꯉꯥꯏꯍꯥꯛ ꯁꯤꯗ ꯄꯥꯝꯃꯦ ꯂꯧꯅꯤꯡꯕ ꯃꯤꯅ ꯂꯧꯈ꯭ꯔꯅꯤ ꯂꯧꯅꯤꯡꯗꯕ ꯃꯤꯅ ꯑꯦ ꯄꯥꯝꯃꯤꯅꯦ ꯀꯥꯏꯅ ꯑꯦ ꯑꯦ ꯑꯦ ꯀꯥꯏꯅ ꯈꯜꯂ ꯈꯜꯂ ꯌꯦꯡꯂꯝꯗꯣꯏꯅꯤ ꯑꯁꯤ ꯅꯝꯕꯔꯗꯨ ꯑꯦ ꯑꯗꯒꯤ ꯅꯝꯕꯔ ꯇꯨꯁꯤꯅ ꯐꯖꯩ ꯀꯥꯏꯅ ꯅꯝꯕꯔ ꯇꯨ ꯆꯠꯇꯣꯏꯅꯦꯕ ꯅꯝꯕꯔ ꯇꯨꯁꯤꯗ ꯌꯣꯜꯂꯝꯗꯣꯏꯕ ꯄꯣꯠꯁꯦ ꯑꯥꯁ ꯂꯣꯏꯔꯦ ꯌꯦꯡꯕꯗ ꯍꯦꯛꯇ ꯃꯤꯠꯐꯝ ꯍꯣꯡꯗꯕ ꯄꯣꯠꯁꯤꯅꯦꯕ ꯌꯣꯜꯂꯝꯗꯣꯏꯁꯦ ꯑꯗꯨꯁꯨ ꯑꯃꯨꯛꯀ ꯄꯥꯝꯂꯛꯇꯣꯏꯅꯦꯕ ꯃꯥꯅ ꯉꯁꯥꯏ ꯅꯝꯕꯔ ꯋꯥꯟꯗ ꯄꯥꯝꯈꯤꯕꯗꯨꯗꯩ ꯅꯝꯕꯔ ꯇꯨꯅ ꯑꯃꯨꯛꯀ ꯍꯦꯟꯅ ꯄꯥꯝꯂꯛꯇꯣꯏꯅꯦꯕ ꯅꯝꯕꯔ ꯃꯊꯪ ꯑꯃꯨꯛꯀ ꯅꯝꯕꯔ ꯊ꯭ꯔꯤꯒꯤ ꯀꯥꯟꯊꯣꯛꯂꯒ ꯅꯝꯕꯔ ꯐꯣꯔ ꯆꯠꯂꯦ ꯈꯜꯂꯁꯦꯕ ꯅꯝꯕꯔ ꯐꯣꯔꯁꯤꯅ ꯑꯃꯨꯛꯇꯣꯏꯕ ꯂꯣꯏꯔꯦ ꯈꯨꯐꯖ ꯑꯃ ꯇꯧꯔꯝꯗꯣꯏꯅꯦꯕ ꯊꯤ ꯐꯖꯩ ꯀꯥꯏꯅ ꯁꯤꯗꯤ ꯍꯦꯔꯥ ꯄꯦꯜꯂꯕ ꯈꯨꯐꯖꯅꯤ ꯀꯥꯏꯅ ꯀꯣ ꯑꯗꯨꯒ ꯅꯝꯕꯔ ꯊ꯭ꯔꯤꯁꯦ ꯑꯦ ꯅꯝꯕꯔ ꯇꯨ ꯑꯦ ꯅꯝꯕꯔ ꯅꯝꯕꯔ ꯐꯣꯔ ꯌꯦꯡꯂꯦꯗꯅ ꯑꯦ ꯉꯁꯥꯏ ꯉꯥꯏꯈꯣꯍꯦ ꯉꯥꯏꯈꯣꯍꯦ ꯑꯁꯣꯝ ꯅꯝꯕꯔ ꯊ꯭ꯔꯤꯁꯤ ꯀꯥꯜꯂꯝꯂ ꯆꯠꯂꯦ ꯑꯩꯈꯣꯏ ꯅꯝꯕꯔ ꯊ꯭ꯔꯤꯁꯦ ꯌꯦꯡꯁꯦ ꯀꯥꯏ ꯅꯝꯕꯔ ꯊ꯭ꯔꯤꯁꯤꯗ ꯌꯣꯜꯂꯝꯗꯣꯏꯁꯦ ꯑꯩꯌꯥ ꯅꯝꯕꯔ ꯐꯣꯔꯗꯩ ꯍꯦꯟꯅ ꯐꯖꯩꯅꯦ ꯅꯝꯕꯔ ꯊ꯭ꯔꯤ ꯁꯨꯃꯥꯏꯅ ꯇꯧꯔꯒ ꯑꯗꯨꯝ ꯔꯥꯎꯟꯁꯤ ꯔꯥꯎꯟꯁꯤ ꯔꯥꯎꯟꯁꯤ ꯂꯥꯛꯂꯒ ꯅꯨꯃꯤꯠ ꯇꯥꯈꯤꯗꯣꯏꯅꯦꯕ ꯁꯤꯗ ꯑꯃꯨꯛꯀ ꯏꯁꯩꯒ ꯑꯃꯨꯛꯀ ꯁꯤꯟꯒꯠꯂꯛꯇꯣꯏꯅꯤ ꯏꯁꯩ ꯑꯃꯨꯛꯀ ꯁꯤꯟꯒꯠꯂꯛꯇꯣꯏꯅꯤ ꯏꯁꯩꯗꯨꯗ ꯑꯃꯨꯛꯀ ꯅꯤꯛꯊꯕ ꯈꯣꯠꯊꯕ ꯏꯁꯩꯒꯤꯕꯨ ꯇꯥꯒꯗ꯭ꯔꯥ ꯄꯣꯠꯇꯨꯕꯨ ꯌꯦꯡꯒꯗ꯭ꯔꯥ ꯏꯁꯩ ꯏꯁꯩ ꯄꯣꯠ ꯏꯁꯩ ꯄꯣꯠ ꯏꯁꯩ ꯄꯣꯠ ꯍꯣꯏ ꯏꯃꯥ ꯍꯥꯏꯗꯨ ꯇꯥꯕ꯭ꯔꯥ ꯈꯪꯕ ꯅꯠꯇꯦ ꯑꯗꯨꯅꯤ ꯅꯨꯡꯉꯥꯏꯕ ꯍꯥꯏꯁꯦ ꯃꯊꯪ ꯑꯃꯨꯛꯀ ꯂꯩꯔꯤꯁꯤꯅ ꯖꯨꯁꯤꯁꯨ ꯌꯦꯡꯕ ꯌꯥꯏꯀꯣ ꯖꯨꯂꯣꯖꯤꯀꯦꯜ ꯒꯥꯔꯗꯦꯟ ꯍꯥꯏꯁꯦ ꯖꯨꯁꯤ ꯖꯨꯁꯤ ꯑꯗꯨꯝ ꯌꯦꯡꯕ ꯌꯥꯏ ꯖꯨꯁꯤꯗ ꯂꯥꯛꯇꯣꯏꯁꯦ ꯖꯨꯁꯤꯗ ꯅꯨꯅꯡꯉꯥꯏꯕ ꯅꯨꯡꯉꯥꯏꯕ ꯊꯤꯅ ꯂꯩꯀꯣ ꯑꯆꯥꯄꯣꯠ ꯈꯔ ꯂꯩꯔꯛꯂꯅꯤ ꯑꯩꯅ ꯑꯩ ꯑꯩꯒꯤ ꯃꯣꯠꯇ ꯑꯗꯨꯝ ꯍꯥꯏꯖꯔꯛꯀꯦꯕ ꯑꯆꯥꯄꯣꯠ ꯈꯔ ꯂꯩꯔꯛꯂꯅꯤ ꯑꯆꯥꯄꯣꯠꯁꯤꯗ ꯃꯣꯏꯒꯤ ꯀꯩꯅꯣ ꯍꯥꯏꯕ꯭ꯔꯥ ꯄꯣꯞ ꯀꯣꯔꯟ ꯏꯪꯂꯤꯁꯇꯅ ꯄꯣꯞ ꯀꯣꯔꯟ ꯍꯥꯏꯔꯦꯗꯅ ꯁꯣꯝꯗ ꯆꯨꯖꯥꯛ ꯀꯕꯣꯛꯁꯨ ꯍꯥꯏꯅꯩꯑꯕ ꯑꯗꯨꯒꯨꯝꯕꯒ ꯂꯧꯔꯛꯂꯒ ꯑꯗꯨꯒ ꯆꯪꯂꯕ ꯃꯥꯒꯤꯗ ꯑꯃꯨꯛꯀ ꯊꯥꯗꯕ ꯃꯥꯒꯤꯗ ꯑꯃꯨꯛꯀ ꯑꯗꯨꯃꯥꯏꯅ ꯇꯧꯕ ꯏꯌꯥ ꯄꯦꯜꯂꯕꯅꯤꯍꯦ ꯑꯗꯨꯝꯥꯏꯅ ꯁꯣꯝꯗ ꯁꯉꯥꯏ ꯐꯦꯁꯇꯤꯕꯦꯜ ꯑꯗꯨꯃ ꯂꯩꯔꯦ ꯂꯛꯁꯃꯤ ꯖꯨꯂꯣꯖꯤꯀꯦꯜ ꯒꯥꯔꯗꯦꯟ ꯁꯉꯥꯏ ꯐꯦꯁꯇꯤꯕꯦꯜ